ꯑꯩꯈꯣꯏꯒꯤ ꯁꯟꯖꯥꯕꯨꯡ ꯑꯃ ꯂꯩ ꯁꯟꯖꯥꯕꯨꯡ ꯑꯁꯤꯗ ꯑꯩꯈꯣꯏꯒꯤ ꯁꯟ ꯃꯌꯥꯝ ꯑꯃ ꯊꯥꯗꯣꯛꯂꯒ ꯅꯥꯄꯤꯁꯤꯡ ꯑꯁꯤ ꯆꯥꯍꯜꯂꯤ ꯑꯗꯨꯒ ꯑꯃꯁꯨꯡ ꯑꯩꯈꯣꯏꯒꯤ ꯍꯧꯖꯤꯛꯀꯤ ꯊꯣꯛꯂꯤꯕ ꯑꯏꯪ ꯑꯁꯥꯒꯤ ꯆꯥꯡ ꯑꯁꯤ ꯑꯩꯈꯣꯏꯒꯤ ꯁꯥ ꯁꯟꯗ ꯌꯥꯝꯅ ꯅꯨꯡꯉꯥꯏꯇꯕ ꯍꯥꯏꯒꯗ꯭ꯔꯥ ꯂꯥꯏꯅꯥ ꯄꯣꯛꯍꯟꯕ ꯂꯩꯅꯥ ꯇꯤꯟꯅꯥ ꯀꯌꯥ ꯑꯃ ꯄꯣꯛꯍꯜꯂꯤ ꯃꯁꯤꯅ ꯃꯔꯝ ꯑꯣꯏꯔꯒ ꯑꯩꯈꯣꯏ ꯌꯥꯝꯅ ꯅꯨꯡꯉꯥꯏꯇꯦ